ꯍꯂꯣ ꯁꯤꯕꯨ ꯐꯤꯔꯣꯟ ꯌꯣꯟꯕ ꯗꯨꯀꯥꯟꯂꯣ ꯑꯣ ꯑꯉꯥꯡꯒꯤ ꯏꯪꯊꯝꯊꯥꯒꯤ ꯑꯊꯥꯕ ꯐꯤ ꯈꯔ ꯌꯦꯡꯒꯦ ꯇꯧꯕ ꯀꯔꯤ ꯀꯔꯤ ꯌꯣꯟꯕꯅꯣ

ꯑꯣ ꯑꯣ ꯑꯗꯨ ꯖꯦꯀꯦꯠꯇꯨꯅ ꯀꯌꯥ ꯃꯃꯜ ꯑꯗꯨꯒ ꯖꯔꯁꯤꯗꯨꯅ ꯃꯃꯜ ꯀꯌꯥ ꯑꯣꯏꯕ ꯑꯣ ꯑꯉꯥꯡꯗꯨ ꯆꯍꯤ ꯇꯔꯥꯃꯨꯛ ꯁꯨꯔꯦ ꯑꯣ ꯑꯣ ꯍꯥꯏꯔꯛꯑꯣ ꯍꯥꯏꯔꯛꯑꯣ ꯑꯣ ꯑꯣ ꯑꯣ ꯎꯝ ꯑꯣ ꯑꯣ ꯂꯨꯄꯥ ꯆꯅꯤꯄꯥꯜ ꯄꯤꯌꯦ ꯑꯣ ꯃꯣꯖꯥꯒꯨꯝꯕꯗꯤ ꯌꯥꯎꯕ꯭ꯔꯣ ꯃꯣꯖꯥꯗꯨ ꯔꯦꯠꯇ ꯄꯥꯝꯃꯦ ꯔꯦꯠꯇꯨꯅ ꯀꯌꯥ ꯍꯥꯏꯔꯤꯕ ꯑꯣ ꯑꯣ ꯑꯦꯗꯤꯗꯥꯁꯇ ꯋꯥꯏꯠꯀꯤ ꯌꯥꯎꯕ꯭ꯔꯣ ꯑꯉꯧꯕ ꯑꯣ ꯑꯗꯨ ꯃꯃꯜꯗꯤ ꯑꯅꯤꯃꯛ ꯆꯞ ꯃꯥꯟꯅꯕ꯭ꯔꯣ ꯑꯣ ꯑꯣ ꯑꯥ ꯁ꯭ꯋꯦꯇꯔꯕꯨꯗꯤ ꯂꯩꯔꯦ ꯑꯥ ꯁꯥꯟꯁꯤꯅ ꯗꯤꯖꯥꯏꯟ ꯀꯔꯝ ꯀꯔꯝꯕ ꯌꯥꯎꯕꯅꯣ ꯗꯤꯖꯥꯏꯟꯁꯦ ꯑꯅꯧꯕ ꯅ꯭ꯌꯨꯒꯨꯝꯕ ꯂꯥꯛꯄ꯭ꯔꯥ ꯍꯥꯟꯅꯒꯤ ꯑꯔꯤꯕꯔ ꯑꯣꯐꯔꯒꯨꯝꯕ ꯄꯤꯕ꯭ꯔꯕ

ꯑꯣ ꯂꯥꯛꯑꯒꯦ ꯂꯥꯛꯑꯒꯦ ꯑꯗꯨꯒ ꯌꯦꯡꯉꯒ ꯑꯉꯥꯡꯁꯤꯡ ꯑꯗꯨꯝ ꯄꯨꯔꯛꯑꯒꯦ ꯑꯗꯨꯒ ꯑꯗꯨꯝ ꯐꯤꯗꯨ ꯑꯗꯨꯝ ꯂꯧꯍꯜꯂꯒꯦ ꯃꯣꯏꯗ ꯑꯌꯥꯕ ꯑꯗꯨꯝ ꯂꯤꯠꯁꯜꯂꯒ ꯑꯣ ꯐꯔꯦ ꯊꯝꯃꯁꯤ